ꯉꯥ ꯐꯥꯕꯗ ꯁꯤꯖꯤꯟꯅꯕ ꯍꯤꯁꯤꯡꯒꯤ ꯃꯈꯜꯗꯤ ꯇ꯭ꯔꯣꯂ꯭ꯔ ꯑꯔꯨꯕ ꯏꯁꯤꯡꯗ ꯉꯥ ꯐꯥꯕꯗ ꯁꯤꯖꯤꯟꯅꯩ ꯃꯈꯣꯏꯅ ꯏꯁꯤꯡꯗ ꯅꯦꯠ ꯂꯧꯊꯣꯛꯇꯨꯅ ꯉꯥ ꯐꯥꯏ ꯂꯣꯡ ꯂꯥꯏꯅ꯭ꯔꯁ ꯃꯁꯤꯒꯤ ꯍꯤꯁꯤ ꯁꯤꯖꯤꯟꯅꯔꯒ ꯅꯦꯠ ꯑꯗꯨ ꯁꯥꯡꯅ ꯇꯤꯡꯊꯣꯛꯈ꯭ꯔꯒ ꯈꯣꯏꯖꯩꯗꯨ ꯅꯦꯠꯇꯨꯅ ꯀꯤꯁꯤꯜꯂꯒ ꯑꯔꯨꯕ ꯏꯁꯤꯡꯗ ꯉꯥ ꯐꯥꯕꯗ ꯁꯤꯖꯤꯟꯅꯩ ꯀꯝꯃꯔꯁꯦꯜ ꯐꯤꯁꯤꯡ ꯕꯣꯠ ꯍꯥꯏꯕꯗꯤ ꯃꯍꯧꯁꯥꯅ ꯄꯥꯟꯗꯝ ꯊꯝꯂꯤꯕ ꯃꯈꯜ ꯑꯃꯁꯨꯡ ꯁꯤꯖꯤꯟꯅꯔꯤꯕ ꯉꯥ ꯐꯥꯕꯒꯤ ꯃꯌꯨꯡꯒꯤ ꯃꯇꯨꯡ ꯏꯟꯅ ꯇꯣꯉꯥꯟ ꯇꯣꯉꯥꯟꯕ ꯃꯈꯜꯒꯤ ꯉꯥ ꯐꯥꯕꯁꯤꯡꯒꯤꯗꯃꯛꯇ ꯁꯦꯝꯒꯠꯄ ꯑꯆꯧꯕ ꯊꯧꯑꯣꯡ ꯑꯃꯅꯤ ꯎꯒꯤ ꯕꯣꯠ ꯍꯥꯏꯔꯤꯕ ꯍꯤ ꯑꯁꯤ ꯇꯣꯡꯗꯨꯅ ꯌꯥꯝꯅ ꯂꯨꯗꯕ ꯏꯁꯤꯡꯗ ꯅꯦꯠ ꯊꯥꯏ ꯑꯗꯨꯒ ꯉꯥ ꯂꯧꯈꯠꯄꯁꯨ ꯆꯠꯂꯤ ꯍꯤꯁꯤ ꯁꯤꯖꯤꯟꯅꯔꯒ ꯑꯌꯥꯝꯕ ꯉꯥ ꯐꯥꯕꯁꯤ ꯍꯤ ꯑꯁꯤ ꯃꯈꯜ ꯀꯌꯥꯒꯤ ꯁꯤꯖꯤꯟꯅꯩ ꯑꯩꯒꯤ ꯑꯣꯏꯅ ꯂꯩꯕ ꯍꯤꯗꯤ ꯎꯒꯤ ꯕꯣꯠꯁꯤꯅꯤ ꯑꯩꯈꯣꯏꯅ ꯁꯥꯖꯔꯒ ꯊꯝꯕ ꯌꯥꯝꯅ ꯁꯤꯖꯤꯟꯅꯕ ꯅꯨꯉꯥꯏꯕ ꯄꯩꯁꯥꯁꯨ ꯌꯥꯝꯅ ꯆꯪꯗꯕ ꯍꯤꯅꯤ